ꯑꯩꯅ ꯁ꯭ꯀꯨꯜꯗ ꯁꯥꯃꯨ ꯌꯦꯛꯄ ꯄꯦꯟꯇꯤꯡ ꯇꯝꯈꯤ ꯑꯗꯨꯗ ꯑꯩꯅ ꯁꯃꯨ ꯄꯦꯟꯇꯤꯡ ꯇꯝꯈꯤꯕꯗꯣ ꯑꯩꯅ ꯕ꯭ꯂꯦꯛꯕꯣꯔꯠꯇ ꯌꯦꯛꯑꯒꯅꯤ ꯑꯩꯅ ꯇꯝꯈꯤꯕꯗꯨ ꯑꯗꯨ ꯕ꯭ꯂꯦꯛꯕꯣꯔꯠꯇ ꯌꯦꯛꯄꯗꯣ ꯑꯩꯉꯣꯟꯗ ꯑꯦꯛꯁꯄꯔꯤꯌꯦꯟꯁ ꯂꯩꯇꯕꯅ ꯃꯔꯝ ꯑꯣꯏꯔꯒ ꯈꯔ ꯐꯩꯕ ꯈꯣꯠꯄ ꯑꯗꯒꯤ ꯄꯩꯈꯠꯄ ꯑꯗꯒꯤ ꯄꯩꯊꯕ ꯑꯗꯨꯃꯥꯏ ꯇꯧꯕ ꯌꯥꯎꯈꯤ